ꯑꯧ ꯃꯥꯟꯅꯦ ꯍꯥꯏꯕꯤꯌꯣ

ꯑꯧ ꯃꯐꯝ ꯖꯒꯥꯁꯦ ꯐꯖꯩꯌꯦ ꯃꯅꯤꯄꯨꯔꯒꯤ ꯐꯖꯕ ꯁꯤꯗ ꯂꯣꯏꯅꯃꯛ ꯎꯕ ꯐꯪꯒꯅꯤ ꯑꯗꯣ ꯑꯩꯈꯣꯏꯗꯤ ꯑꯌꯨꯛꯀꯤ ꯃꯇꯝꯗꯅ ꯑꯩꯈꯣꯏꯒꯤ ꯀꯥꯂꯦꯟ ꯊꯥꯒꯤ ꯃꯇꯝꯗꯗꯤ ꯄꯨꯡ ꯇꯔꯦꯠꯇꯒꯤ ꯍꯥꯡꯉꯦ ꯅꯨꯡꯗꯥꯡꯒꯤ ꯄꯨꯡ ꯇꯔꯨꯛ ꯐꯥꯎꯕ ꯑꯗꯨꯒ ꯅꯤꯡꯊꯝ ꯊꯥꯒꯤ ꯃꯇꯝꯗꯅ ꯑꯌꯨꯛꯀꯤ ꯄꯨꯡ ꯇꯔꯥꯗꯒꯤꯅ ꯅꯨꯡꯗꯥꯡꯒꯤ ꯄꯨꯡ ꯃꯔꯤ ꯁꯨꯃꯥꯏꯅ ꯍꯥꯡꯉꯦ ꯑꯗꯣ ꯁꯣꯝ ꯀꯣꯏꯕ ꯂꯥꯛꯀꯦ ꯍꯥꯏꯔꯒꯗꯤ ꯑꯥ ꯑꯩꯈꯣꯏꯒꯤ ꯑꯗꯨꯝ ꯑꯥ ꯂꯦꯛꯄ ꯆꯥꯕꯒꯤ ꯑꯗꯨꯝ ꯈꯨꯗꯣꯡ ꯆꯥꯕꯁꯨ ꯑꯗꯨꯝ ꯐꯪꯏ ꯅꯣꯡ ꯅꯤꯅꯤ ꯂꯩꯕꯒꯤ

ꯎꯝ ꯑꯪ ꯒꯥꯔꯤ ꯄꯥꯛꯇꯨꯕꯨꯗꯤ ꯐꯖꯅ ꯂꯩꯌꯦꯕꯀꯣ ꯑꯗꯨ ꯒꯥꯔꯤ ꯑꯆꯧꯕꯒꯤꯅ ꯂꯨꯄꯥ ꯆꯥꯝꯃꯅꯤ ꯒꯥꯔꯤ ꯃꯆꯥꯒꯤꯅ ꯂꯨꯄꯥ ꯑꯥ ꯐꯤꯐꯇꯤꯅꯦꯕꯀꯣ ꯑꯗꯨꯒ ꯑꯩꯈꯣꯏꯒꯤ ꯑꯥ ꯃꯅꯨꯡꯗ ꯏꯟꯇ꯭ꯔꯤ ꯇꯧꯅꯕꯒꯤꯅ ꯃꯤ ꯑꯃꯗ ꯂꯨꯄꯥ ꯀꯨꯟ ꯀꯨꯟ ꯂꯧꯋꯦ ꯂꯣꯏ ꯂꯩ ꯂꯣꯏ ꯂꯩꯌꯦ ꯑꯗꯨꯒꯤ ꯑꯗꯨꯒ ꯆꯥꯔꯖꯇꯤ ꯑꯥ ꯅꯣꯡꯃꯗ ꯂꯨꯄꯥ ꯆꯥꯅꯤꯄꯥꯜ ꯆꯠꯄꯁꯨ ꯌꯥꯎꯋꯦ ꯑꯗꯨꯒ ꯑꯥ ꯀꯩꯅꯣ ꯇꯧꯕꯁꯨ ꯌꯥꯎꯏ ꯆꯥꯝꯃꯉꯥ ꯈꯛꯇꯪ ꯑꯣꯏꯕꯁꯨ ꯌꯥꯎꯏ ꯑꯗꯨꯗꯤ ꯑꯗꯣꯝꯒꯤ ꯑꯄꯥꯝꯕꯗ ꯑꯗꯨꯝ ꯑꯣꯏꯗꯣꯏꯅꯦ ꯆꯥꯕ ꯊꯛꯄꯁꯨ ꯂꯣꯏꯅꯃꯛ ꯍꯧꯖꯤꯛꯇꯤ ꯂꯣꯏꯅꯃꯛ ꯐꯪꯉꯦ ꯑꯗꯨꯒ ꯑꯩꯈꯣꯏꯒꯤ ꯏꯟꯗꯤꯖꯤꯅꯁ ꯐꯨꯗꯁꯤꯡꯁꯨ ꯂꯣꯏ ꯐꯪꯒꯅꯤ ꯃꯩꯇꯩꯒꯤ ꯑꯣꯏꯕ ꯂꯣꯏ ꯐꯪꯒꯅꯤ ꯑꯧ ꯌꯥꯅꯤ ꯌꯥꯅꯤ